ꯑꯩ ꯂꯥꯏꯔꯤꯛ ꯄꯥꯕ ꯂꯣꯏꯕ ꯀꯥꯟꯗꯗꯤ ꯂꯥꯏꯛ ꯌꯥꯝꯅꯁꯨ ꯋꯥꯏ ꯍꯛꯆꯥꯡꯁꯨ ꯂꯥꯏꯛ ꯌꯥꯝꯅ ꯆꯣꯛꯊꯩꯌꯦ ꯂꯥꯏꯛ ꯕ꯭ꯔꯦꯟꯁꯨ ꯌꯥꯝ ꯕ꯭ꯔꯦꯟꯕꯨꯗꯤ ꯑꯗꯨꯝ ꯐꯪꯁꯟꯗꯤ ꯇꯧꯔꯤ ꯑꯗꯨ ꯑꯣꯏꯔꯁꯨ ꯍꯛꯆꯥꯡꯁꯨ ꯂꯣꯏꯅ ꯍꯛꯆꯥꯡ ꯀꯣꯛ ꯂꯨꯝꯕꯒꯨꯝꯕ ꯈꯣꯠꯄꯒꯨꯝꯕ ꯑꯗꯨꯝ ꯇꯧꯋꯦ ꯑꯗꯨꯒ ꯂꯥꯏꯔꯤꯛ ꯄꯥꯕ ꯂꯥꯏꯔꯤꯛ ꯄꯥꯕ ꯍꯦꯛꯇ ꯂꯣꯏꯔꯀꯥꯟꯗ ꯌꯥꯝ ꯌꯨꯝꯅꯤꯡꯕꯁꯨ ꯐꯥꯎꯏ ꯃꯤꯠꯁꯦ ꯌꯥꯝ ꯎꯏꯅꯤꯡꯕꯁꯨ ꯐꯥꯎꯏ ꯑꯗꯨ ꯀꯣꯛ ꯍꯦꯟꯅ ꯁꯣꯛꯑꯗꯤ ꯂꯥꯏꯛ ꯂꯥꯏꯔꯤꯛ ꯄꯥꯕ ꯃꯔꯛ ꯃꯔꯛꯇꯗꯤ ꯌꯥꯝ ꯁꯣꯛꯏ ꯑꯗꯨꯒ ꯂꯥꯏꯔꯤꯛꯁꯦ ꯄꯥꯕ ꯍꯦꯛꯇ ꯇꯣꯛꯄꯀꯥꯟꯗꯗꯤ ꯑꯗꯨꯝ ꯇꯨꯝꯅꯤꯡꯕ ꯁꯨꯝꯕ ꯌꯥꯝ ꯆꯥꯅꯤꯡꯕꯒꯨꯝꯕ ꯈꯣꯠꯄ ꯍꯛꯆꯥꯡ ꯌꯥꯝ ꯆꯣꯛꯊꯕ ꯂꯩ